ꯑꯣ ꯁꯥꯔ ꯁꯤꯁꯦ ꯌꯥꯝꯕꯦꯝ ꯐꯔꯅꯤꯆꯔꯗꯣ ꯑꯣꯏꯕꯤꯔꯕꯣ ꯀꯛꯆꯤꯡꯒꯤ ꯍꯣꯏ ꯑꯩꯈꯣꯏ ꯍꯟꯗꯛ ꯑꯩꯈꯣꯏ ꯍꯟꯗꯛ ꯂꯨꯍꯣꯡꯕ ꯑꯃ ꯂꯩꯕ ꯏꯆꯟ ꯅꯨꯄꯤꯒꯤ ꯑꯗꯣ ꯎꯄꯨ ꯀꯥꯡꯊꯣꯟ ꯈꯔ ꯄꯥꯝꯕ ꯎꯄꯨ ꯀꯥꯡꯗꯣꯟꯁꯦ ꯈꯔ ꯂꯧꯖꯅꯤꯡꯉꯤ ꯑꯗꯣ ꯃꯃꯟꯁꯦ ꯀꯌꯥꯃꯨꯛ ꯂꯩꯒꯦ ꯎꯁꯤꯅ ꯀꯌꯥꯝ ꯑꯐꯕ ꯑꯣꯏꯔꯤꯅꯣꯗꯣ ꯈꯤꯇꯪ ꯈꯪꯖꯅꯤꯡꯉꯤ ꯑꯣ

ꯑꯣ ꯁꯦꯠꯇ ꯑꯣꯏꯅ ꯄꯥꯝꯃꯦ ꯎꯝ

ꯎꯝ ꯑꯥ ꯗ꯭ꯔꯦꯁꯤꯡ ꯇꯦꯕꯜ ꯑꯥ ꯑꯥ ꯄꯨꯂꯞ ꯁꯨꯕꯤꯗ ꯁꯦꯠ ꯁꯦꯠ ꯁꯨꯕꯗ ꯎꯝ ꯑꯗꯣ ꯍꯌꯦꯡ ꯀꯣꯟꯅ ꯂꯧꯔꯕ ꯃꯇꯨꯡꯗ ꯔꯤꯖꯦꯛ ꯆꯠꯄ ꯈꯣꯠꯄ ꯑꯃ ꯑꯃ ꯁꯨꯝ ꯆꯥꯕ ꯈꯣꯠꯄꯗꯤ ꯂꯩꯒꯗ꯭ꯔꯣ

ꯍꯣꯏ

ꯍꯣꯏ ꯍꯣꯏ ꯑꯩꯁꯨ ꯏꯆꯟ ꯅꯨꯄꯤꯗꯣ ꯄꯣꯔꯛꯑꯒꯦ ꯑꯗꯨꯒ ꯃꯥꯒꯤ ꯑꯄꯥꯝꯕꯗꯣ ꯗꯤꯖꯥꯏꯟꯗꯣ ꯍꯪꯉꯒ ꯁꯨꯝ ꯁꯥꯔꯗ ꯀꯟꯇꯦꯛ ꯀꯩꯅꯣ ꯇꯧꯖꯒꯦ ꯇꯧꯕꯅꯤ

ꯑꯇꯣꯞꯄꯗꯣ ꯑꯥꯎ ꯍꯣꯏ ꯏꯆꯟ ꯅꯨꯄꯤꯗꯣ ꯏꯆꯟ ꯅꯨꯄꯤꯗꯣ ꯄꯨꯔꯒ ꯂꯥꯛꯑꯒꯦ ꯑꯗꯨꯒ ꯃꯥ ꯌꯦꯡꯍꯜꯂꯒꯦ ꯃꯥꯏ ꯑꯄꯝꯕꯗꯨꯁꯨ ꯀꯩꯀꯩꯅꯣ ꯍꯥꯏꯕꯗꯣ ꯑꯩꯈꯣꯏꯅꯁꯨ ꯍꯥꯏꯕ ꯉꯝꯗ꯭ꯔꯦ ꯃꯥ ꯌꯦꯡꯍꯜꯂꯒ ꯃꯥꯏ ꯑꯄꯥꯝꯕꯗꯣ ꯁꯤ ꯄꯥꯝꯃꯤ ꯁꯤ ꯄꯥꯝꯗꯦꯗꯣ ꯍꯣꯏ ꯎꯝ ꯎꯝ

ꯎꯝ ꯍꯣꯏꯌꯦ ꯗꯤꯁꯥꯏꯟꯗꯨꯁꯨ ꯏꯆꯟ ꯅꯨꯄꯤꯅ ꯁꯨꯝ ꯍꯪꯍꯜꯂꯒꯦ ꯗꯤꯖꯥꯏꯟꯗꯨꯁꯨ ꯃꯥꯅ ꯑꯄꯥꯝꯕ ꯗꯤꯖꯥꯏꯟꯗꯣ ꯂꯨꯍꯣꯡꯕꯁꯦ ꯊꯥꯃꯨꯛꯇꯤ ꯋꯥꯠꯂꯤ ꯊꯥ ꯃꯨꯛꯁꯤꯗ ꯑꯩꯁꯦ ꯑꯥ ꯊꯥꯃꯨꯛꯇꯤ ꯋꯥꯠꯂꯤ ꯑꯗꯣ ꯏꯆꯟ ꯅꯨꯄꯤꯗꯨꯁꯨ ꯄꯨꯔꯒ ꯂꯥꯛꯑꯒꯦ ꯑꯩꯁꯨ ꯍꯥꯊꯨ ꯍꯥꯊꯨꯁꯨ ꯈꯔ ꯇꯧꯔꯦ ꯍꯟꯗꯛꯀꯤ ꯂꯨꯍꯣꯡꯕꯁꯦ ꯈꯔꯁꯨ ꯊꯨꯖꯜꯂꯦ ꯅꯤꯄꯥ ꯃꯌꯨꯝꯅ ꯈꯔ ꯊꯨꯖꯜꯂꯁꯦꯅ ꯑꯗꯨꯅ ꯒ꯭ꯌꯥꯟ ꯑꯝ ꯇꯥꯗ꯭ꯔꯦ ꯑꯗꯨꯅ ꯏꯆꯟ ꯅꯨꯄꯤꯗꯣ ꯄꯨꯔꯛꯑꯒꯦ ꯑꯩꯈꯣꯏꯅ ꯑꯄꯥꯝꯕꯗꯨꯁꯨ ꯈꯪꯗ꯭ꯔꯕꯅꯤꯅ ꯏꯆꯟ ꯅꯨꯄꯤ ꯄꯣꯔꯛꯑꯒ ꯌꯦꯡꯍꯜꯂꯒꯦ ꯎꯝ ꯍꯣꯏ ꯍꯣꯏ ꯑꯣ ꯑꯗꯣ ꯁꯥꯔ ꯍꯣꯏꯅ ꯑꯁꯤ ꯂꯥꯛꯑꯣ ꯇꯥꯡ ꯑꯗꯨꯛꯇ ꯂꯥꯛꯑꯣ ꯍꯥꯏꯕꯗꯣ ꯅꯨꯃꯤꯠ ꯀꯌꯥꯅꯤ ꯃꯇꯨꯡ ꯅꯨꯃꯤꯠ ꯀꯨꯟꯅꯤ ꯃꯨꯛꯇ ꯍꯥꯏꯔꯣ ꯍꯣꯏ ꯍꯣꯏ ꯗꯤꯖꯥꯏꯟꯗꯣ ꯌꯦꯡꯉꯒꯀꯣ ꯑꯥ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯐꯔꯦ ꯐꯔꯦ ꯑꯗꯨꯗꯤ ꯊꯝꯖꯔꯒꯦ ꯁꯥꯔ ꯁꯨꯔꯕꯣ ꯁꯨꯔꯦ ꯑꯥ